ꯃꯌꯥꯝ ꯑꯩꯅ ꯑꯃꯥꯖꯣꯟꯗꯒꯤ ꯇꯄꯔꯤꯌꯥ ꯀꯝꯄꯅꯤꯒꯤ ꯀꯇꯔ ꯑꯃ ꯂꯩꯖꯕꯅꯤ ꯃꯗꯨ ꯃꯃꯟꯁꯨ ꯌꯥꯝꯅ ꯍꯣꯡꯉꯤ ꯁꯤꯖꯤꯟꯅꯕꯁꯨ ꯌꯥꯝꯅ ꯅꯨꯡꯉꯥꯏ ꯑꯗꯣ ꯃꯌꯥꯝꯅ ꯄꯥꯝꯂꯒꯗꯤ ꯑꯃꯥꯖꯣꯟꯗꯒꯤ ꯑꯍꯣꯡꯕ ꯃꯃꯟꯗ ꯑꯗꯨꯝ ꯀꯛꯑꯒ ꯁꯤꯖꯤꯟꯅꯕꯤꯌꯨ